ꯗꯤꯖꯤꯇꯦꯜ ꯑꯥꯔꯠ ꯍꯥꯏꯕ ꯋꯥꯍꯩꯁꯦ ꯇꯔꯥꯒ ꯑꯩꯒꯤ ꯋꯥꯈꯜꯗ ꯂꯥꯛꯄꯗꯤ ꯑꯉꯥꯡꯅ ꯌꯨꯝꯐꯝ ꯑꯣꯏꯔꯤꯕ ꯀꯥꯔꯇꯨꯟ ꯑꯦꯅꯤꯃꯦꯁꯟ ꯍꯥꯏꯗꯤ ꯂꯦꯡꯕ ꯎꯡꯂꯤꯕ ꯈꯣꯠꯂꯤꯕ ꯑꯁꯤꯒꯨꯝꯕꯁꯦ ꯁꯤꯁꯦ ꯑꯣꯏ ꯃꯥꯟꯂꯤ ꯐꯣꯇꯣꯁꯣꯞꯀ ꯇꯧꯔꯤꯕ ꯍꯥꯏꯕꯗꯤ ꯃꯣꯏ ꯍꯧꯖꯤꯛ ꯁꯤꯖꯤꯟꯅꯔꯤꯕ ꯐꯣꯇꯣꯒ ꯀꯥꯞꯄꯒ ꯃꯣꯏꯒꯤ ꯁꯦꯝꯗꯣꯛ ꯁꯦꯝꯖꯤꯟꯒ ꯇꯧꯔꯤꯕ ꯑꯁꯤꯁꯨ ꯗꯤꯖꯤꯇꯦꯜ ꯑꯥꯔꯠꯀꯤ ꯃꯈꯥꯗ ꯆꯟꯕꯒꯨꯝꯕ ꯁꯤꯒꯨꯝꯕꯁ ꯑꯣꯏꯔ ꯃꯥꯟꯂꯦ ꯍꯣꯏ ꯑꯩ ꯗꯤꯖꯤꯇꯦꯜ ꯑꯥꯔꯠꯁꯦ ꯁꯤꯒꯤ ꯃꯇꯥꯡꯗꯗꯤ ꯌꯥꯝ ꯀꯨꯞꯅꯗꯤ ꯈꯪꯉꯨꯗ꯭ꯔꯦ ꯑꯗꯨꯒ ꯗꯤꯖꯤꯇꯦꯜ ꯑꯥꯔꯠꯁꯦ ꯁꯤꯒꯤꯁꯤꯒ ꯍꯥꯏꯗꯤ ꯃꯤꯒꯤ ꯑꯣꯏꯕ ꯈꯨꯠꯀꯤ ꯍꯥꯏꯗꯤ ꯅꯦꯛꯁ ꯀꯩꯅꯣꯒꯤ ꯑꯩꯈꯣꯏꯒꯤ ꯍꯨꯃꯦꯟꯒꯤ ꯍꯥꯏꯗꯤ ꯃꯤꯑꯣꯏꯕꯒꯤ ꯀꯣ ꯁꯤꯁꯤꯒꯗꯤ ꯗꯥꯏꯔꯦꯛ ꯁꯤꯟꯕ ꯉꯝꯅꯤ ꯍꯥꯏꯕꯁꯤꯗꯤ ꯑꯩꯒꯤ ꯋꯥꯈꯜꯗꯗꯤ ꯊꯥꯖꯗꯦ ꯍꯥꯏꯗꯤ ꯍꯣꯏ ꯃꯥꯅ ꯑꯍꯦꯟꯕ ꯃꯌꯥꯝꯕꯨꯗꯤ ꯂꯩꯔꯝꯅꯤ ꯍꯥꯏꯗꯤ ꯎꯔꯤꯕ ꯉꯁꯥꯏꯒꯤ ꯑꯦꯅꯤꯃꯦꯁꯟꯗ ꯍꯥꯏꯔꯒ ꯁꯦꯝꯃꯤꯕ ꯑꯗꯨꯗ ꯁꯦꯝꯃꯛꯏꯕ ꯄꯣꯠꯇꯨꯕꯨꯗꯤ ꯃꯥꯅ ꯍꯦꯟꯅ ꯀꯥꯅꯔꯤ ꯑꯗꯨꯗꯤ ꯑꯩꯈꯣꯏ ꯈꯨꯠꯅ ꯁꯦꯝꯃꯒ ꯇꯧꯕ ꯌꯥꯕ ꯄꯣꯠꯇꯤ ꯑꯣꯏꯗ꯭ꯔꯦꯅ ꯈꯟꯂꯦ ꯍꯥꯏꯗꯤ ꯍꯣꯏ ꯎꯝ ꯍꯧꯖꯤꯛ ꯆꯞ ꯆꯥꯕꯤꯕꯨ ꯈꯪꯗ꯭ꯔꯦꯀꯣ ꯑꯗꯨ ꯍꯥꯏꯗꯤ ꯈꯨꯠꯅꯁꯨ ꯇꯧꯕ ꯉꯝꯕꯕꯨꯗꯤ ꯃꯌꯥꯝ ꯑꯃꯗꯤ ꯂꯩꯔꯤꯅꯤ ꯑꯗꯨꯒ ꯗꯤꯖꯤꯇꯦꯜ ꯑꯥꯔꯠꯁꯦ ꯁꯤꯒꯤꯁꯤꯅ ꯍꯥꯏꯗꯤ ꯃꯍꯨꯠ ꯄꯨꯝꯅꯃꯛ ꯁꯤꯟꯈꯤꯅꯤ ꯃꯥꯅ ꯄꯨꯂꯞ ꯐꯔꯦ ꯍꯥꯏꯕꯗꯣ ꯑꯗꯨꯃꯛꯁꯨ ꯍꯥꯏꯕꯗꯤ ꯍꯥꯏꯅꯤꯡꯕ ꯄꯣꯛꯇꯦ ꯑꯗꯨ ꯑꯣꯏꯔꯣꯏꯗ꯭ꯔꯁꯨ ꯈꯟꯂꯤ ꯁꯨꯝ ꯍꯦꯛ ꯄꯨꯝꯅꯃꯛ ꯃꯥꯅ ꯁꯤꯟꯕ ꯉꯝꯈꯤꯅꯤ ꯃꯤꯅ ꯇꯧꯕ ꯊꯕꯛꯁꯦ ꯃꯥꯅ ꯍꯦꯟꯅ ꯐꯕ ꯍꯦꯟꯂꯤ ꯒ ꯍꯥꯏꯕꯁꯦ ꯁꯤꯁꯨꯨ ꯍꯥꯏꯗꯤ ꯐꯕꯗꯣ ꯃꯥꯅꯕꯨꯗꯤ ꯍꯦꯟꯕꯁꯨ ꯂꯩ ꯈꯨꯠꯅ ꯇꯧꯕꯗꯁꯨ ꯑꯗꯨꯝ ꯀꯥꯟꯅꯕ ꯃꯥꯏ ꯁꯤꯖꯤꯟꯅꯐꯝ ꯁꯤꯖꯤꯟꯅꯐꯝꯒꯤ ꯃꯈꯥ ꯍꯣꯏ ꯈꯔꯥ ꯍꯦꯟꯅ ꯍꯦꯟꯕ ꯍꯥꯏꯇꯥꯔꯗ ꯗꯤꯖꯤꯇꯦꯜ ꯑꯥꯔꯠꯁꯦ ꯁꯤꯅꯕꯨꯗꯤ ꯍꯦꯟꯂꯝꯗꯧꯕ ꯃꯥꯟꯂꯦ ꯁꯤꯅꯁꯨ ꯍꯦꯟꯅ ꯁꯨꯝ ꯎꯖꯩ